ꯑꯥ ꯍꯜꯂꯣ ꯀꯅꯥ ꯑꯣꯏꯔꯕꯅꯣ ꯇꯥꯌꯦ ꯇꯥꯌꯦ ꯀꯅꯥ ꯑꯣꯏꯔꯕꯅꯣ ꯑꯣ ꯀꯔꯤꯗ ꯅꯨꯡꯉꯥꯏꯇ꯭ꯔꯤꯅꯣ ꯑꯣ ꯑꯣ ꯍꯥꯟꯅꯒꯤ ꯒꯨꯂꯤ ꯍꯤꯗꯥꯛꯇꯣ ꯑꯗꯨꯝ ꯆꯥꯔꯤꯕ ꯅꯠꯇ꯭ꯔꯣ ꯑꯣ ꯑꯣ ꯍꯥꯟꯅꯒꯤ ꯍꯤꯗꯥꯛꯇꯣ ꯑꯗꯨꯝ ꯆꯥꯕꯤꯌꯣ ꯃꯈꯥ ꯇꯥꯅ ꯑꯗꯨꯒ ꯑꯗꯨꯗ ꯐꯠꯇ꯭ꯔꯒꯅ ꯑꯩꯁꯨ ꯗꯣꯛꯇꯔꯒ ꯀꯟꯁꯜ ꯇꯧꯒꯦꯕ ꯇꯥꯟꯅꯒꯦꯕꯀꯣ ꯑꯗꯨꯒ ꯌꯥꯝꯅ ꯍꯧꯖꯤꯛ ꯌꯥꯝꯅ ꯅꯨꯡꯉꯥꯏꯕꯤꯗ꯭ꯔꯕꯣ ꯑꯣ ꯑꯗꯨꯑꯣꯏꯗꯤ ꯑꯗꯨ ꯍꯤꯗꯥꯛ ꯆꯥꯕꯗꯤ ꯂꯦꯞꯄꯤꯒꯅꯨꯀꯣ ꯑꯗꯣ ꯑꯩ ꯗꯣꯛꯇꯔꯗꯁꯨ ꯇꯥꯟꯅꯔꯒꯦ ꯑꯗꯨꯒ ꯑꯩ ꯗꯣꯛꯇꯔꯗꯒꯤ ꯇꯥꯟꯅꯔꯒ ꯄꯥꯎꯗꯣ ꯍꯥꯏꯔꯛꯑꯒꯦ ꯌꯥꯔꯦꯀꯣ ꯑꯣ ꯊꯝꯃꯦ ꯊꯝꯃꯦ